ꯍꯜꯂꯣ ꯁꯤ ꯇ꯭ꯔꯥꯟꯁꯄꯣꯔꯠ ꯑꯦꯖꯦꯟꯁꯤꯒꯤ ꯑꯣꯏꯕꯤꯔꯕ꯭ꯔꯥ ꯑꯩꯁꯤ ꯆꯥꯟꯗꯦꯜ ꯇꯨ ꯏꯝꯐꯥꯜ ꯆꯠꯀꯗꯕ ꯂꯩꯕ ꯑꯗꯨꯅ ꯒꯥꯔꯤꯁꯤ ꯐꯔꯛ ꯇꯥꯔꯒ ꯂꯩꯔꯦꯕꯀꯣ ꯑꯗꯨꯅ ꯒꯥꯔꯤꯁꯦ ꯀꯔꯝ ꯀꯔꯝꯕ ꯒꯥꯔꯤ ꯂꯩꯕꯅꯣ ꯑꯃꯨꯛꯇ ꯍꯥꯏꯕꯤꯔꯛꯄ ꯌꯥꯒꯗ꯭ꯔꯥ ꯕꯁ ꯂꯩꯒꯗ꯭ꯔꯥ ꯑꯗꯨꯒ ꯕꯁꯀꯤ ꯕꯔꯥꯅ ꯀꯌꯥꯃꯨꯛ ꯑꯣꯏꯒꯅꯤ ꯑꯗꯨꯒ ꯀꯥꯔ ꯑꯣꯏꯔꯒꯅ ꯀꯥꯔꯒꯤ ꯕꯔꯥꯁꯤꯅ ꯀꯌꯥꯃꯨꯛ ꯑꯣꯏꯒꯅꯤ ꯑꯗꯨꯒ ꯑꯣꯛꯇꯣ ꯑꯣꯛꯇꯣꯗ ꯑꯣꯏꯔꯒꯅ ꯀꯌꯥꯃꯨꯛ ꯂꯩꯒꯅꯤ ꯅꯠꯇꯕꯤꯗ ꯑꯇꯣꯞ ꯑꯇꯣꯞꯄ ꯀꯦꯞ ꯁꯥꯔꯕꯤꯁꯀꯤ ꯒꯥꯔꯤꯒꯨꯝꯕ ꯂꯩꯒꯗ꯭ꯔꯥ ꯑꯃꯨꯛꯇꯪ ꯄꯥꯎ ꯄꯤꯕꯤꯔꯛꯑꯣ ꯑꯩꯁꯤ ꯈꯨꯗꯣꯡ ꯆꯥꯗꯕ ꯃꯥꯏꯌꯣꯛꯅꯔꯦ ꯑꯗꯨꯅ ꯌꯥꯔꯒꯗꯤ ꯏꯝꯐꯥꯜ ꯇꯨ

ꯆꯥꯟꯗꯦꯜ ꯇꯨ ꯏꯝꯐꯥꯜꯁꯦ ꯑꯩ ꯆꯠꯇꯕ ꯌꯥꯗꯕ ꯊꯕꯛ ꯑꯃ ꯂꯩꯔꯕꯀꯣ ꯑꯗꯨꯅ ꯇ꯭ꯔꯥꯟꯁꯄꯣꯔꯠ ꯑꯦꯖꯦꯟꯁꯤꯗꯒꯤ ꯄꯥꯎ ꯑꯝꯇ ꯈꯪꯍꯟꯕꯤꯔꯛꯑꯣ

ꯆꯥꯟꯗꯦꯜ ꯇꯨ ꯂꯩꯇ꯭ꯔꯒ ꯆꯥꯟꯗꯦꯜ ꯇꯨ ꯄꯂꯦꯜ ꯐꯥꯎꯕꯅ ꯀꯌꯥ ꯕꯔꯥ ꯀꯌꯥ ꯑꯣꯏꯒꯅꯤ ꯕꯁꯇꯅ ꯑꯗꯨꯒ ꯑꯩꯅ ꯔꯤꯖꯥꯞ ꯇꯧꯒꯦ ꯍꯥꯏꯔꯒꯅ ꯀꯦꯞ ꯁꯥꯔꯕꯤꯁꯀꯤ ꯀꯥꯔꯒꯨꯝꯕꯗꯅ ꯀꯌꯥ ꯑꯣꯏꯒꯅꯤ ꯑꯗꯨꯒ ꯑꯣꯛꯇꯣ ꯑꯣꯛꯇꯣ ꯑꯣꯏꯔꯒꯅ ꯀꯌꯥ ꯑꯣꯏꯒꯅꯤ ꯍꯥꯏꯕꯗꯨ ꯈꯔ ꯍꯥꯏꯕꯤꯔꯛꯑꯣ ꯑꯩꯁꯤ ꯍꯧꯖꯤꯛ ꯍꯧꯖꯤꯛ ꯆꯥꯟꯗꯦꯜꯗ ꯒꯥꯔꯤ ꯐꯪꯗꯗꯅ ꯑꯩꯁꯤ ꯑꯗꯨꯒ ꯕꯔꯥꯁꯨ ꯈꯪꯅꯤꯡꯕ ꯆꯠꯅꯉꯥꯏꯒꯤ ꯑꯃꯨꯛꯇꯪ ꯍꯥꯏꯕꯤꯔꯛꯑꯣ

ꯍꯧꯖꯤꯛ ꯍꯧꯖꯤꯛ ꯆꯥꯟꯗꯦꯜꯗ ꯄꯜꯂꯒ ꯂꯩꯔꯦ ꯅꯣꯏꯒꯤ ꯈꯨꯗꯣꯡ ꯆꯥꯒꯗꯕ ꯒꯥꯔꯤ ꯑꯃꯍꯦꯛꯇ ꯑꯗꯨꯝ ꯍꯥꯏꯕꯤꯔꯛꯑꯣ ꯑꯩꯁꯤ ꯉꯥꯏꯔꯒ ꯂꯩꯔꯕꯅꯤ ꯑꯗꯨꯅ ꯆꯥꯟꯕꯤꯗꯨꯅ ꯑꯩꯉꯣꯟꯗ ꯄꯥꯎ ꯑꯃꯇꯪ ꯄꯤꯕꯤꯔꯛꯑꯣ